ꯑꯣ ꯇꯥꯏꯌꯦ ꯍꯥꯏꯕꯤꯎ ꯍꯣꯏ ꯃꯥꯟꯅꯦ ꯍꯪꯕꯤꯌꯣ

ꯑꯣ ꯆꯨꯔꯥꯡꯀꯤꯟꯒꯤ ꯃꯔꯝ ꯈꯪꯅꯤꯡꯕ ꯆꯨꯔꯥꯡꯀꯤꯅꯤꯡꯁꯦ ꯆꯨꯔꯥꯡꯀꯤꯅꯤꯡꯁꯦ ꯀꯥꯡꯄꯣꯛꯄꯤ ꯗꯤꯁꯇ꯭ꯔꯤꯛꯇ ꯂꯩꯕꯅꯦ ꯍꯥꯏꯕꯀꯣ ꯀꯥꯡꯄꯣꯛꯄꯤ ꯗꯤꯁꯇ꯭ꯔꯤꯛꯅꯦ ꯃꯅꯤꯄꯨꯔꯒꯤ ꯏꯟꯗꯤꯌꯥꯒꯤ ꯏꯁꯇꯦꯠ ꯑꯃ ꯃꯅꯤꯄꯨꯔꯒꯤ ꯀꯥꯡꯄꯣꯛꯄꯤ ꯗꯤꯁꯇ꯭ꯔꯤꯛ ꯃꯈꯥꯗ ꯆꯟꯕ ꯀꯥꯡꯄꯣꯛꯄꯤꯗꯒꯤ ꯐꯣꯔꯇꯤꯟ ꯀꯤꯂꯣꯃꯤꯇꯔꯁ ꯆꯠꯂꯒ ꯂꯩꯕ ꯈꯨꯟꯅꯦ ꯑꯗꯨꯒ ꯎꯝ ꯃꯥꯒꯤ ꯃꯥꯒꯤ ꯅꯩꯕꯔꯤꯡ ꯕꯤꯂꯦꯖꯇꯤ ꯈꯨꯂꯦꯟꯒꯨꯝꯕ ꯆꯥꯀꯧꯕꯨꯡ ꯍꯥꯔꯨꯞ ꯅꯥꯒꯥ ꯍꯥꯏꯅ ꯂꯩꯌꯦ ꯃꯣꯏꯅ ꯑꯗꯨꯝ ꯅꯩꯕꯔꯤꯡ ꯕꯤꯂꯦꯖꯀꯣ ꯑꯗꯨꯒ ꯍꯥ ꯂꯤꯌꯥꯡꯃꯩꯅ ꯃꯤꯅ ꯂꯩꯕꯅꯤꯗ ꯑꯥ ꯂꯤꯌꯥꯡꯃꯩ ꯈꯨꯟꯅꯤ ꯑꯗꯨꯒ ꯎꯝ ꯌꯥꯝ ꯏꯪꯕꯅꯦ ꯅꯨꯡꯁꯤꯠ ꯅꯨꯡꯁꯤꯠ ꯌꯥꯝ ꯁꯤꯠꯂꯦꯕ ꯅꯨꯡꯁꯤꯠ ꯈꯨꯟ ꯍꯥꯏꯅꯁꯨ ꯀꯧꯕ ꯌꯥꯕꯅꯤꯗ ꯌꯨꯝꯅꯥꯛꯇꯤ ꯌꯨꯝꯅꯥꯛꯇꯤ ꯑꯗꯨꯝ ꯎꯝ ꯊꯥꯔꯇꯤ ꯐꯣꯔꯇꯤꯒꯤꯅꯤꯗ ꯅꯨꯡꯁꯤꯠ ꯑꯀꯟꯕ ꯂꯥꯛꯂꯗꯤ ꯇ꯭ꯋꯦꯟꯇꯤ ꯊꯥꯔꯇꯤꯒꯤꯀꯣ ꯃꯣꯏ ꯈꯨꯟꯗ ꯑꯥ ꯑꯥ ꯑꯣ ꯑꯥ ꯀꯔꯤ ꯀꯔꯤ ꯃꯇꯝꯗ ꯀꯣꯏꯔꯛꯄꯅ ꯈ꯭ꯋꯥꯏ ꯅꯨꯡꯉꯥꯏꯒꯦꯔꯥ ꯍꯥꯏꯕꯀꯣ ꯍꯧꯖꯤꯛ ꯀꯥꯟꯁꯨ ꯂꯥꯛꯄ ꯌꯥꯏ ꯑꯗꯨꯕꯨ ꯅꯨꯡꯁꯤꯠ ꯀꯜꯂꯦꯅꯦ ꯍꯟꯗꯛꯇꯤ ꯅꯪ ꯅꯣꯏꯕ꯭ꯔꯥ ꯀꯪꯕ꯭ꯔꯀꯣ ꯍꯥꯏꯕꯗꯤ ꯈꯔ ꯅꯨꯡꯁꯤꯠ ꯀꯟꯕ ꯃꯐꯃꯅꯤꯅ ꯑꯁꯣꯝꯗꯗꯤ ꯁꯤꯒꯤ ꯈꯨꯟꯒꯤ ꯑꯃ ꯑꯍꯟꯁꯤꯡꯅ ꯍꯥꯏꯕꯅꯦ ꯐꯥꯒꯤ ꯐꯥꯒꯤꯗꯀꯣ ꯀꯪꯕꯁꯤꯡꯗꯤ ꯍꯦ ꯑꯃꯝꯕꯗ ꯅꯨꯡꯁꯤꯠ ꯀꯜꯂꯗꯤ ꯃꯄꯥꯟ ꯊꯣꯛꯀꯅꯨ ꯄꯥꯏꯔꯁꯨ ꯈꯪꯂꯔꯣꯏ ꯍꯥꯏꯕ ꯑꯆꯧꯕꯁꯤꯡꯗꯤ ꯈꯔ ꯄꯨꯕ ꯋꯥꯕꯀꯣ ꯑꯗꯨ ꯑꯁꯤ ꯑꯩꯈꯣꯏꯒꯤ ꯈꯨꯟꯗꯗꯤ ꯁꯥ ꯐꯥꯕ ꯉꯥ ꯐꯥꯕꯗꯤ ꯐꯥꯍꯟꯗꯕꯅꯦ

ꯍꯣꯏ ꯍꯣꯏ ꯍꯣꯏ ꯍꯣꯏ ꯂꯥꯛꯄꯤꯌꯣ ꯂꯥꯛꯄꯤꯌꯣ ꯑꯗꯨ ꯑꯗꯨꯗꯤ ꯌꯥꯔꯕꯣ ꯊꯝꯂꯒꯦ